ꯃꯅꯤꯄꯨꯔ ꯂꯣꯜꯁꯦ ꯊꯥꯏꯅꯒꯤꯗꯤ ꯍꯥꯏꯔꯗꯤ ꯆꯍꯤꯁꯤ ꯌꯥꯝꯃꯛꯄꯥꯅꯤꯅ ꯃꯅꯤꯄꯨꯔꯤ ꯂꯣꯜꯁꯦ ꯑꯈꯣꯏ ꯇ꯭ꯔꯥꯚꯦꯜꯒꯗꯤ ꯈꯤꯇꯥꯡꯗꯤ ꯈꯦꯅꯩ ꯍꯥꯏꯗꯤ ꯂꯣꯜ ꯁꯨꯗꯕꯁꯨ ꯀꯌꯥ ꯌꯥꯎꯏ ꯇ꯭ꯔꯥꯚꯦꯜꯅꯁꯨ ꯑꯗꯨ ꯐꯖꯅ ꯑꯦꯛꯁꯄ꯭ꯂꯦꯟꯅꯦꯁꯟ ꯇꯧꯗꯕ ꯍꯩꯇꯕ ꯃꯌꯥꯝꯁꯨ ꯌꯥꯎꯏ ꯑꯗꯨ ꯃꯅꯤꯄꯨꯔꯤ ꯂꯣꯜꯁꯦ ꯑꯇꯣꯞꯄ ꯑꯃꯅ ꯊꯣꯛꯂꯛꯑꯒ ꯑꯥꯎꯁꯥꯏꯗꯇꯒꯤ ꯗꯦꯂꯤꯗꯒꯤ ꯑꯦꯅꯤ ꯑꯇꯣꯞꯄ ꯑꯃꯅ ꯊꯣꯛꯂꯛꯑꯒ ꯉꯥꯡꯕꯁꯨ ꯇꯝꯕ ꯌꯥꯝꯅ ꯂꯨꯏ ꯃꯅꯤꯄꯨꯔꯤ ꯂꯣꯟ ꯍꯥꯏꯕꯁꯦ ꯑꯩꯈꯣꯏ ꯇ꯭ꯔꯥꯏꯕꯦꯜꯗꯁꯨ ꯁꯨꯗꯕ ꯌꯥꯎꯏ ꯉꯥꯡꯕꯗ ꯁꯦꯡꯗꯣꯛꯇꯕ ꯌꯥꯝ ꯌꯥꯝ ꯌꯥꯎꯏ ꯑꯇꯣꯞꯄ ꯃꯤꯅꯁꯨ ꯉꯥꯡꯕꯗ ꯁꯦꯡꯗꯣꯛꯇꯕ ꯁꯦꯡꯗꯕ ꯆꯨꯝꯗꯕ ꯃꯌꯥꯝꯁꯨ ꯌꯥꯎꯏ ꯑꯗꯣ ꯃꯅꯤꯄꯨꯔꯤ ꯂꯣꯟꯁꯦ ꯊꯥꯏꯅꯒꯤꯅꯤꯅ ꯈꯤꯇꯪ ꯂꯨꯏꯑꯦꯅ ꯈꯜꯂꯤ ꯑꯇꯣꯞꯄ ꯀꯟꯇ꯭ꯔꯤꯗꯒꯤ ꯑꯇꯣꯞꯄ ꯂꯥꯛꯄꯅꯁꯨ ꯍꯩꯇꯕ ꯃꯤꯅꯗꯤ ꯍꯩꯇꯕ ꯀꯌꯥꯁꯨ ꯌꯥꯎꯏ ꯑꯗꯨꯅ ꯃꯅꯤꯄꯨꯔꯤ ꯂꯣꯜꯁꯤ ꯈꯤꯇꯪꯗꯤ ꯂꯨꯏ